ꯀꯅꯥꯒꯨꯝꯕ ꯑꯃꯒꯤ ꯂꯩꯀꯣꯜ ꯁꯦꯝꯒꯠꯄ ꯅꯠꯇ꯭ꯔꯒꯅ ꯄꯥꯝꯕꯤ ꯊꯥꯕꯁꯤꯗ ꯑꯩꯅ ꯑꯌꯥꯝꯕ ꯃꯇꯝꯗ ꯃꯇꯦꯡ ꯄꯥꯡꯕꯁꯤ ꯃꯔꯨ ꯍꯨꯟꯕ ꯃꯔꯨ ꯍꯨꯜꯂꯒ ꯀꯔꯃꯥꯏꯅ ꯍꯧꯒꯠꯍꯟꯒꯅꯤ ꯀꯔꯝꯃꯥꯏꯅ ꯆꯥꯔꯁꯦ ꯑꯦ ꯍꯤꯡꯍꯜꯂꯛꯀꯅꯤ ꯍꯥꯏꯕꯁꯤꯃ ꯑꯩꯅ ꯃꯇꯦꯡ ꯑꯗꯨꯝ ꯄꯥꯡꯉꯦ ꯑꯗꯣ ꯑꯩꯅ ꯇꯧꯕ ꯃꯑꯣꯡꯗꯣ ꯇꯧꯕ ꯃꯇꯝꯗ ꯌꯥꯝꯅ ꯑꯗꯨꯝ ꯑꯌꯥꯝꯕꯅ ꯄꯥꯝꯕꯤꯁꯤ ꯍꯤꯡꯕ ꯑꯣꯏꯌꯦ ꯍꯧꯒꯠꯂꯛꯏ ꯑꯗꯨꯒ ꯑꯩꯅ ꯃꯤꯒꯤ ꯑꯇꯣꯞꯄꯗ ꯄꯤꯕ ꯄꯧꯇꯥꯛꯁꯦ ꯑꯁꯦꯡꯕꯗꯤ ꯄꯥꯝꯕꯤ ꯊꯥꯕꯁꯤꯅ ꯑꯩꯈꯣꯏꯅ ꯊꯕꯛꯇꯤ ꯈꯤꯇꯪꯗꯪ ꯑꯣꯏꯔꯒꯁꯨ ꯄꯥꯝꯕꯤ ꯑꯃ ꯊꯥꯕ ꯍꯥꯏꯁꯦ ꯑꯩꯈꯣꯏꯒꯤ ꯄꯤꯊ꯭ꯔꯤꯕꯤꯒꯤ ꯑꯣꯏꯅ ꯅꯦꯆꯔꯕꯨ ꯀꯟꯅꯕꯒꯤ ꯏꯁꯇꯦꯞ ꯑꯃꯅꯤ ꯑꯗꯨꯅ ꯊꯧꯗꯥꯡ ꯂꯧꯕꯒꯨꯝꯕꯅꯦ ꯄꯤꯊ꯭ꯔꯤꯕꯤꯁꯤ ꯀꯟꯅꯅꯕꯒꯤꯗꯃꯛꯇ ꯊꯧꯗꯥꯡ ꯂꯧꯕꯒꯨꯝꯕꯅꯦ ꯍꯥꯏꯌꯦ ꯑꯗꯨꯅ ꯑꯗꯨꯃꯥꯏꯅ ꯑꯗꯨꯝ ꯃꯣꯏꯗ ꯄꯧꯇꯥꯛ ꯄꯤꯌꯦ